ꯑꯩꯈꯣꯏꯅ ꯁꯥꯟꯅ ꯈꯣꯠꯅꯕꯁꯤ ꯍꯥꯏꯗꯤ ꯍꯧꯖꯤꯛꯀꯤ ꯂꯩꯔꯤꯕ ꯁꯔꯀꯥꯔꯁꯤꯅ ꯃꯤꯠꯌꯦꯡ ꯌꯥꯝ ꯆꯪꯍꯟꯅꯤꯡꯉꯦ ꯃꯔꯝꯗꯤ ꯁꯥꯟꯅꯕ ꯈꯣꯠꯅꯕ ꯍꯥꯏꯕꯁꯤꯅ ꯑꯩꯈꯣꯏꯒꯤ ꯂꯩꯔꯤꯕ ꯁꯃꯥꯖ ꯑꯗꯒꯤ ꯑꯩꯈꯣꯏꯒꯤ ꯂꯩꯔꯤꯕ ꯀꯟꯊ꯭ꯔꯤ ꯏꯁꯇꯦꯠ ꯁꯤꯒꯨꯝꯕꯁꯦ ꯆꯥꯎꯈꯠꯄꯗ ꯌꯥꯝꯅ ꯃꯇꯦꯡ ꯄꯥꯡꯉꯦ ꯑꯗꯨꯒ ꯃꯁꯤꯗ ꯌꯥꯝꯅ ꯗꯤꯄꯦꯟ ꯑꯣꯏꯔꯤꯁꯦ ꯁꯦꯟ ꯍꯥꯏꯇꯥꯔꯦ ꯑꯗꯨꯒ ꯄꯨꯊꯣꯛꯄꯤꯕ ꯑꯃ ꯗꯔꯀꯥꯔ ꯑꯣꯏ ꯑꯗꯨꯒ ꯀꯩꯒꯨꯝꯕ ꯑꯩꯅ ꯁꯔꯀꯥꯔꯒꯤ ꯊꯕꯛ ꯑꯣꯔ ꯏꯁꯄꯣꯔꯠꯁꯀꯤ ꯃꯔꯝꯗ ꯀꯩꯒꯨꯃꯕ ꯊꯕꯛ ꯑꯃ ꯇꯧꯔꯝꯃꯒꯗꯤ ꯏꯁꯄꯣꯔꯠꯄꯨ ꯃꯥꯂꯦꯝꯒꯤ ꯃꯀꯣꯛ ꯊꯪꯅ ꯄꯨꯈꯠꯄ ꯑꯗꯨꯒꯨꯝꯕ ꯄꯥꯝꯖꯩ ꯑꯗꯨꯃꯥꯏꯅ ꯄꯨꯈꯠꯂꯒ ꯃꯥꯂꯦꯝꯗ ꯏꯁꯄꯣꯔꯠꯁꯅ ꯑꯩꯈꯣꯏꯒꯤ ꯀꯟꯇ꯭ꯔꯤ ꯑꯗꯒꯤ ꯏꯁꯇꯦꯠ ꯂꯩꯔꯤꯕ ꯃꯥꯂꯦꯝ ꯄ꯭ꯔꯤꯊꯤꯕꯤ ꯄꯨꯝꯅꯃꯛꯇ ꯏꯁꯄꯣꯔꯠꯁꯅ ꯇꯧꯕ ꯉꯝꯕ ꯀꯌꯥ ꯑꯗꯨ ꯎꯠꯀꯦ ꯍꯥꯏꯅ ꯈꯟꯕ ꯑꯗꯨꯒꯨꯝꯕ ꯀꯌꯥ ꯑꯃ ꯂꯩꯖꯕꯅ ꯁꯤꯒꯨꯝꯕꯁꯤꯡꯁꯦ ꯂꯩ ꯍꯥꯏꯇꯥꯔꯦ